ꯑꯩꯒꯤ ꯏꯆꯟꯅꯨꯄꯤꯁꯦ ꯌꯥꯝꯅ ꯂꯥꯏꯔꯤꯛꯁꯨ ꯍꯩ ꯂꯥꯏꯔꯤꯛ ꯍꯩꯕꯁꯤꯅ ꯃꯔꯝ ꯑꯣꯏꯔꯒ ꯑꯩꯅꯁꯨ ꯌꯥꯝꯅꯁꯨ ꯂꯥꯏꯔꯤꯛꯁꯤ ꯇꯝꯍꯟꯅꯤꯡꯉꯤ ꯇꯝꯍꯟꯅꯤꯡꯕꯩ ꯃꯔꯝ ꯀꯔꯤ ꯂꯥꯏꯟꯗ ꯇꯝꯍꯟꯅꯤꯡꯕꯅꯣ ꯍꯥꯏꯕꯗ ꯗꯣꯛꯇꯔ ꯇꯝꯍꯟꯅꯤꯡꯉꯤ ꯀꯩꯒꯤꯅꯣ ꯍꯥꯏꯕꯗ ꯑꯩꯈꯣꯏꯒꯤ ꯃꯣꯔꯦꯁꯦ ꯑꯩꯈꯣꯏꯒꯤ ꯑꯩꯅ ꯂꯩꯔꯤꯕ ꯂꯝꯁꯤꯗ ꯃꯣꯏꯁꯤ ꯌꯥꯝ ꯂꯩꯇꯦ ꯃꯣꯔꯦ ꯗꯣꯛꯇꯔ ꯌꯥꯝ ꯂꯪꯇꯦ ꯃꯣꯔꯦꯁꯤꯗ ꯗꯣꯛꯇꯔ ꯌꯥꯝ ꯂꯩꯇꯦ ꯑꯗꯨꯗꯨꯒꯁꯨ ꯌꯥꯝꯅ ꯑꯋꯥ ꯑꯅꯥ ꯇꯥꯔꯕ ꯃꯤꯑꯣꯏꯇꯅꯤꯅ ꯌꯦꯡꯕꯁꯨ ꯉꯝꯗꯦ ꯑꯗꯨꯗꯨꯅ ꯑꯩꯒꯤ ꯏꯆꯟ ꯅꯨꯄꯤꯁꯦ ꯗꯣꯛꯇꯔ ꯇꯝꯍꯟꯒꯦ ꯈꯜꯂꯝꯃꯦ ꯍꯥꯟꯅꯗꯩꯁꯨ ꯈꯜꯂ ꯂꯥꯛꯆꯕꯅꯤ ꯍꯧꯖꯤꯛꯁꯨ ꯇꯝꯍꯟꯒꯦꯅ ꯈꯜꯂꯤ ꯆꯪꯉꯛꯄ ꯆꯪꯉꯛꯁꯅꯣ ꯄꯩꯁꯥ ꯆꯪꯅꯤꯡꯕ ꯆꯪꯁꯅꯣ ꯁꯨꯝ ꯑꯩꯅ ꯂꯣꯏꯅꯃꯛ ꯉꯝꯅꯕ ꯇꯧꯒꯅꯤ ꯑꯗꯨꯕꯨ ꯇꯝꯗꯤ ꯇꯝꯍꯟꯒꯅꯤ ꯑꯗꯨꯗ ꯑꯩꯈꯣꯏ ꯏꯅꯥꯎꯄꯤꯁꯤꯁꯨ ꯌꯥꯝꯅꯁꯨ ꯍꯣꯠꯅꯩ ꯍꯣꯠꯅꯕꯁꯤ ꯃꯥꯁꯨ ꯃꯤꯒꯤ ꯃꯇꯦꯡ ꯄꯥꯡꯅꯤꯡꯉꯤ ꯃꯤꯒꯤ ꯃꯇꯦꯡ ꯄꯥꯡꯅꯤꯡꯕꯅ ꯃꯔꯝ ꯑꯣꯏꯗꯨꯅ ꯑꯗꯨꯝ ꯍꯣꯠꯅꯩ ꯍꯣꯠꯅꯕꯁꯤ ꯑꯩꯈꯣꯏ ꯁꯤꯗ ꯄ꯭ꯔꯦꯒꯅꯦꯟꯁꯤꯗ ꯑꯣꯏꯒꯦꯔꯥ ꯑꯅꯥꯕ ꯑꯣꯏꯒꯦꯔꯥ ꯏꯝꯐꯥꯜꯗ ꯑꯌꯥꯝꯕ ꯂꯣꯏ ꯌꯧꯒꯦꯇꯅꯤ ꯑꯣꯄꯦꯔꯦꯁꯟ ꯍꯧꯖꯤꯛ ꯁꯤꯗ ꯀꯩꯒꯨꯝꯕ ꯑꯦꯛꯁꯤꯗꯦꯟ ꯑꯃ ꯊꯣꯛꯑꯦ ꯈꯣꯠꯂꯦ ꯇꯧꯕꯗ ꯁꯤꯗ ꯍꯣꯁꯄꯤꯇꯥꯜ ꯑꯆꯧꯕ ꯂꯩꯇꯕꯅꯤꯅ ꯌꯥꯝꯅ ꯂꯥꯞꯅ ꯆꯠꯂꯤ ꯈꯔꯑꯃꯗꯤ ꯍꯣꯁꯄꯤꯇꯥꯜ ꯌꯧꯗꯕꯤꯗꯕꯨ ꯁꯤꯕ ꯌꯥꯎꯔꯤꯃꯤ ꯁꯤꯅ ꯃꯔꯝ ꯑꯣꯏꯗꯅ ꯑꯩꯈꯣꯏꯁꯨ ꯌꯦꯡꯕ ꯉꯝꯗꯦ ꯇꯥꯕꯁꯨ ꯉꯝꯗꯦ ꯑꯗꯨꯗꯨꯅ ꯁꯤꯗ ꯍꯣꯁꯄꯤꯇꯥꯜ ꯑꯆꯧꯕ ꯑꯃ ꯍꯥꯡꯉꯒ ꯏꯆꯟ ꯅꯨꯄꯤꯒꯤ ꯍꯥꯡꯉꯒ ꯄꯣꯠꯂꯝ ꯈꯨꯗꯤꯡꯃꯛ ꯊꯝꯅꯤꯡꯉꯤ ꯑꯗꯨꯕꯨ ꯄꯩꯁꯥꯁꯤꯁꯨ ꯃꯔꯝ ꯌꯥꯝꯅ ꯃꯔꯥꯡ ꯀꯥꯏꯗꯕꯅꯤꯅ ꯏꯁꯣꯔꯅ ꯆꯥꯟꯕꯤꯗꯨꯅ ꯉꯝꯍꯟꯕꯤꯕꯁꯨ ꯑꯣꯏꯁꯅꯨ ꯑꯗꯨꯒ ꯑꯩꯈꯣꯏꯒꯤ ꯏꯆꯟꯅꯨꯄꯤꯒꯤ ꯃꯃꯥꯟꯅꯕꯤꯁꯤꯡꯁꯤꯁꯨ ꯌꯥꯝꯅꯁꯨ ꯀꯩꯗꯧꯋꯤ ꯇꯝꯅꯤꯡꯉꯤ ꯗꯣꯛꯇꯔꯁꯦ ꯑꯗꯨꯝ ꯇꯝꯁꯨ ꯇꯝꯃꯤ ꯑꯗꯣ ꯃꯣꯏꯒꯤ ꯃꯌꯨꯝ ꯃꯌꯨꯝ ꯁꯤꯡꯁꯨ ꯑꯌꯥꯝꯕ ꯂꯣꯏꯅꯃꯛ ꯍꯩꯕ ꯍꯩꯁꯤꯡꯕ ꯃꯤꯇꯅꯤ ꯑꯗꯨꯗꯨꯅ ꯐꯖꯅ ꯀꯩꯗꯧꯔꯦ ꯀꯩꯗꯧꯕꯁꯤꯅ ꯑꯗꯨꯒ ꯑꯩꯈꯣꯏ ꯑꯩꯒꯤ ꯏꯆꯟꯅꯨꯄꯤꯁꯦ ꯗꯣꯛꯇꯔꯁꯦ ꯑꯩꯒꯤ ꯍꯥꯟꯅꯒꯤ ꯍꯥꯟꯅꯗꯒꯤ ꯇꯝꯍꯟꯅꯤꯡꯕ ꯍꯥꯏꯕꯗꯤ ꯌꯥꯝꯅ ꯄꯥꯝꯖꯕ ꯗꯣ ꯀꯩꯅꯩ ꯁꯤꯟꯐꯝꯅꯦ ꯁꯤꯟꯐꯝꯅꯦ ꯍꯥꯏꯕꯅꯦ ꯁꯤꯟꯐꯝꯅꯦ ꯍꯥꯏꯕꯁꯤꯀꯣ ꯑꯗꯣ ꯃꯤꯒꯤ ꯃꯇꯦꯡꯁꯨ ꯄꯥꯡꯒꯅꯤ ꯃꯁꯥꯒꯤꯁꯨ ꯑꯅꯥ ꯑꯌꯦꯛ ꯌꯦꯡꯒꯅꯤ ꯑꯩꯒꯤꯁꯨ ꯌꯦꯡꯕꯤꯒꯅꯤ ꯑꯇꯣꯞꯄꯒꯤꯁꯨ ꯌꯦꯡꯒꯅꯤ ꯈꯨꯗꯤꯡꯃꯛ ꯌꯦꯡꯒꯅꯤ ꯂꯥꯏꯔꯕ ꯄꯩꯁꯥ ꯄꯥꯏꯕ ꯄꯥꯏꯗꯕ ꯂꯣꯏꯃꯛ ꯌꯦꯡꯉꯒ ꯑꯗꯨꯝꯕꯗꯨ ꯈꯥꯏꯗꯕꯤꯗ ꯆꯞ ꯃꯥꯟꯅꯅ ꯌꯦꯡꯅꯕ ꯈꯟꯖꯩ ꯋꯥꯈꯟꯁꯤ ꯑꯩꯈꯣꯏꯒꯤ ꯏꯆꯟꯅꯨꯄꯤꯁꯦ ꯌꯥꯝꯅꯁꯨ ꯃꯕꯨꯛ ꯐꯩ ꯃꯕꯨꯛ ꯐꯕꯁꯤꯅꯁꯨ ꯃꯥꯅꯁꯨ ꯌꯥꯝꯅꯁꯨ ꯄꯥꯝꯖꯩ ꯃꯤ ꯑꯍꯟ ꯑꯍꯟ ꯅꯥꯔꯕ ꯈꯣꯠꯂꯕ ꯁꯦꯕꯥ ꯇꯧꯕꯤꯕ ꯌꯦꯡꯕꯤꯕ ꯈꯣꯠꯄꯤꯕꯁꯦ ꯁꯤꯅ ꯑꯩꯈꯣꯏ ꯏꯅꯥꯎꯄꯤꯁꯦ ꯌꯥꯝꯅ ꯃꯥ ꯍꯧꯖꯤꯛ ꯀ꯭ꯂꯥꯁ ꯇꯦꯟꯗꯤ ꯀꯥꯔꯦ ꯀ꯭ꯂꯥꯁ ꯇꯦꯟ ꯀꯥꯕꯁꯤꯗ ꯃꯥꯁꯦ ꯍꯧꯖꯤꯛ ꯂꯥꯏꯔꯤꯛꯁꯤ ꯀꯟꯅ ꯍꯣꯠꯅꯔꯤ ꯍꯣꯠꯅꯕꯁꯤ ꯍꯣꯠꯅꯔꯤꯕꯁꯤꯅ ꯑꯩꯁꯨ ꯍꯟꯗꯦ ꯄꯨꯛꯅꯤꯡ ꯑꯩꯁꯨ ꯍꯣꯠꯅꯔꯤ ꯃꯥꯒꯤ ꯉꯝꯅꯕ ꯇꯝꯅꯕ ꯍꯧꯖꯤꯛ ꯇꯦꯟꯁꯤ ꯂꯣꯏꯁꯤꯜꯂꯛꯑꯅꯤ ꯂꯣꯏꯁꯤꯜꯂꯛꯑ ꯃꯇꯨꯡꯗ ꯑꯩꯅ ꯕꯦꯡꯒ꯭ꯂꯣꯔ ꯗꯦꯜꯍꯤꯗ ꯊꯥꯒꯦ ꯈꯜꯂꯤ ꯈꯟꯕꯁꯤꯅ ꯃꯔꯝ ꯑꯣꯏꯗꯅ ꯃꯥꯅ ꯑꯥꯗ ꯆꯠꯂ ꯆꯠꯂꯒ ꯇꯝ ꯇꯝꯃꯒ ꯁꯣꯝꯗ ꯐꯦꯁꯤꯂꯤꯇꯤꯁꯤꯡꯗꯨ ꯄꯨꯔꯛꯑꯒ ꯁꯤꯖꯤꯟꯅꯔꯒ ꯃꯤꯉꯣꯟꯗ ꯀꯥꯟꯅꯕ ꯄꯤꯔꯒ ꯑꯗꯨꯝꯕꯗꯨ ꯐꯪꯅꯅꯕꯅꯦꯕ ꯑꯩꯅ ꯊꯥꯅꯤꯡꯂꯤꯁꯤ ꯈꯔ ꯍꯩ ꯁꯤꯡꯅꯕ ꯑꯁꯣꯝ ꯕꯦꯡꯒ꯭ꯂꯣꯔꯔꯣꯝꯗ ꯍꯥꯏꯗ꯭ꯔꯕꯥꯠ ꯂꯣꯝꯗꯗꯤ ꯌꯥꯝꯅ ꯑꯐ ꯑꯐꯕ ꯗꯣꯛꯇꯔ ꯑꯣꯖꯥ ꯌꯥꯝ ꯂꯩꯌꯦꯕ ꯑꯗꯨꯗꯨꯅ ꯊꯥꯍꯟꯅꯤꯡꯉꯤ ꯑꯗꯨꯗꯨꯅ ꯑꯩꯅ ꯄꯥꯝꯖꯕ ꯁꯤꯟꯐꯝ ꯑꯣꯏꯔꯃꯤꯅ ꯑꯩꯒꯤꯁꯨ ꯄꯥꯝꯖꯕ ꯑꯩꯒꯤ ꯏꯆꯟ ꯅꯨꯄꯤꯁꯨ ꯄꯥꯝꯖꯩ ꯃꯃꯥ ꯕꯕꯥ ꯁꯤꯁꯨ ꯂꯣꯏ ꯄꯥꯝꯖꯩ ꯁꯤꯅ ꯃꯔꯝ ꯑꯣꯏꯗꯨꯅ ꯂꯣꯏꯅꯃꯛ ꯁꯄꯣꯔꯠ ꯇꯧꯕꯤꯔꯦ ꯑꯩꯈꯣꯏ ꯏꯆꯟ ꯅꯨꯄꯤꯁꯦ ꯑꯝꯇ ꯑꯩꯈꯣꯏꯁꯨ ꯈꯨꯔꯝꯃꯤꯕꯅꯤ ꯃꯥꯏ ꯄꯥꯛꯄ ꯑꯣꯏꯁꯅꯨꯅ ꯑꯗꯨ ꯍꯧꯖꯤꯛ ꯃꯥ ꯀ꯭ꯂꯥꯁ ꯇꯦꯟ ꯂꯣꯏꯔꯕꯅꯤꯅ ꯍꯧꯖꯤꯛ ꯏꯂꯚꯦꯟꯒꯤ ꯆꯠꯀꯗꯧꯔꯦ ꯍꯧꯖꯤꯛ ꯄꯩꯁꯥꯁꯤ ꯑꯦꯠꯃꯤꯁꯟꯗꯤ ꯇꯧꯈ꯭ꯔꯦ ꯕꯦꯡꯒ꯭ꯂꯣꯔꯗ ꯍꯧꯖꯤꯛ ꯃꯥꯁꯤ ꯀ꯭ꯂꯥꯁ ꯇꯦꯟꯗꯗꯤ ꯃꯥꯔꯛ ꯐꯖꯕ ꯄꯨꯔ ꯂꯥꯛꯑꯦ ꯄꯨꯔ ꯂꯥꯛꯄꯁꯦ ꯃꯁꯥꯅꯁꯨ ꯍꯣꯠꯅꯩ ꯍꯣꯠꯅꯖꯃꯟꯁꯨ ꯐꯪꯉꯤ ꯑꯩꯈꯣꯏꯁꯨ ꯋꯥꯈꯜ ꯍꯟꯊꯗꯦ ꯍꯟꯊꯍꯟꯗꯦ ꯌꯥꯝꯅ ꯅꯨꯡꯉꯥꯏ ꯋꯥꯈꯜ ꯑꯗꯨꯅ ꯃꯔꯝ ꯑꯣꯏꯗꯨꯅ ꯇꯁꯦꯡ ꯍꯥꯏꯗꯤꯀꯣ ꯑꯩ ꯁꯤꯃꯗꯤ ꯑꯩꯒꯤ ꯏꯆꯟ ꯅꯨꯄꯤ ꯑꯍꯨꯝ ꯂꯩ ꯏꯆꯟ ꯑꯍꯨꯝ ꯑꯍꯨꯝꯁꯦ ꯑꯍꯨꯝꯃꯛ ꯇꯝꯍꯟꯒꯦ ꯈꯜꯂꯤ ꯗꯣꯛꯇꯔꯒꯤ ꯂꯥꯏꯟꯗ ꯗꯣꯛꯇꯔꯒꯤ ꯂꯥꯏꯟꯁꯦ ꯑꯩꯗꯤ ꯌꯥꯝ ꯄꯥꯝꯖꯩꯑꯕ ꯑꯗꯨꯗꯨꯅ ꯇꯝꯍꯟꯒꯦ ꯈꯜꯂꯤ ꯈꯟꯕꯁꯤꯅ ꯃꯥꯏ ꯄꯥꯛꯄꯁꯨ ꯑꯣꯏꯍꯟꯁꯅꯣ ꯏꯁꯣꯔꯅ ꯑꯩꯁꯨ ꯉꯝꯅꯕ ꯍꯣꯠꯅꯒꯅꯤ ꯃꯣꯏꯒꯤꯗꯃꯛꯇꯅꯤ ꯑꯩꯅ ꯍꯤꯡꯂꯤꯁꯤꯁꯨ ꯉꯝꯅꯕ ꯍꯣꯠꯅꯅꯤ ꯑꯗꯨꯒ ꯂꯩꯀꯥꯏꯁꯤꯡꯅꯁꯨ ꯃꯇꯦꯡ ꯄꯥꯡꯅꯔꯤ ꯄꯥꯡꯅꯔꯤꯕꯇꯅꯤ ꯃꯣꯏꯁꯨ ꯌꯥꯝꯅ ꯊꯥꯒꯠꯆꯔꯤꯕꯖꯅꯤ ꯑꯩꯈꯣꯏꯒꯤ ꯏꯆꯟ ꯅꯨꯄꯤ ꯑꯍꯨꯝꯁꯦ ꯑꯃꯗꯤ ꯀ꯭ꯂꯥꯁ ꯅꯥꯏꯟ ꯇꯝꯃꯤ ꯑꯃꯅ ꯀ꯭ꯂꯥꯁ ꯑꯩꯠ ꯇꯝꯃꯤ ꯃꯣꯏꯁꯨ ꯂꯣꯏꯃꯛ ꯗꯣꯛꯇꯔ ꯄꯥꯝꯃꯤ ꯄꯥꯝꯕꯁꯤ ꯑꯗꯩ ꯃꯣꯏꯁꯨ ꯍꯌꯦꯡ ꯑꯩꯅ ꯉꯝꯃꯗꯤ ꯑꯇꯣꯞꯄ ꯂꯝꯗ ꯊꯥꯒꯅꯤ ꯑꯗꯨꯒ ꯇꯝꯍꯟꯒꯅꯤ ꯃꯆꯦꯒꯨꯝꯅ ꯃꯆꯦ ꯑꯍꯟꯒꯨꯝꯅ ꯇꯝꯍꯟꯒꯅꯤ ꯑꯗꯨ ꯑꯩꯅ ꯍꯥꯏꯅꯤꯡꯂꯤꯕꯁꯤꯗꯤ ꯁꯤꯗ ꯑꯩꯈꯣꯏ ꯏꯆꯟ ꯈꯛꯇ ꯅꯠꯇꯦ ꯅꯨꯄꯤ ꯂꯩꯔꯤꯁꯤ ꯑꯩꯈꯣꯏꯒꯤ ꯂꯩꯀꯥꯏꯒꯤ ꯅꯨꯄꯤ ꯀꯌꯥ ꯃꯔꯣꯝ ꯂꯩ ꯅꯨꯄꯥ ꯀꯌꯥ ꯃꯔꯣꯝ ꯂꯩ ꯁꯤꯁꯤ ꯌꯥꯔꯒꯗꯤ ꯑꯐ ꯑꯐꯕ ꯁꯤꯟꯐꯝ ꯂꯩ ꯗꯣꯛꯇꯔ ꯅꯠꯇꯕ ꯈꯣꯠꯇꯕꯁꯨ ꯂꯩꯀꯥꯏꯁꯤ ꯗꯥꯎꯟꯁꯤ ꯌꯥꯝꯅ ꯆꯥꯎꯈꯠꯅꯕ ꯍꯣꯠꯅꯁꯦꯕ ꯑꯗꯨꯅ ꯐꯕ ꯑꯐꯕ ꯄꯣꯔꯛꯀꯅꯤ ꯑꯩꯈꯣꯏꯒꯤ ꯐ꯭ꯌꯨꯆꯔ ꯂꯥꯏꯐꯇ ꯑꯩꯒꯤ ꯑꯩꯈꯣꯏꯒꯤ ꯑꯉꯥꯡ ꯑꯩꯈꯣꯏꯒꯤ ꯍꯧꯒꯠꯂꯛꯏꯕ ꯑꯉꯥꯡꯁꯤꯡꯗꯁꯨ ꯑꯐꯕ ꯄꯥꯎꯇꯥꯛ ꯄꯤꯅꯕ ꯍꯣꯠꯅꯕ ꯀꯥꯟꯅꯒꯗꯕ ꯄꯣꯠꯇꯨ ꯑꯗꯨꯗꯨ ꯑꯣꯏꯍꯟꯁꯤ ꯍꯥꯏꯕꯒꯤ ꯃꯑꯣꯡꯗꯅꯤ ꯑꯗꯨꯒ ꯑꯩꯅ ꯍꯧꯖꯤꯛ ꯑꯩꯈꯣꯏ ꯏꯆꯟ ꯅꯨꯄꯤ ꯇꯝꯍꯟꯕꯒꯤ ꯇꯝꯍꯟꯈꯤꯕꯁꯤꯒꯤ ꯃꯅꯨꯡꯁꯤꯗ ꯑꯋꯥꯕ ꯊꯦꯡꯅꯈꯤꯕ ꯍꯥꯏꯕꯁꯤ ꯊꯦꯡꯅꯈꯤ ꯑꯃ ꯃꯥꯒꯤ ꯃꯤꯡ ꯆꯟꯕꯒꯤ ꯃꯤꯡ ꯆꯟꯕꯁꯦ ꯏꯂꯚꯦꯟꯒꯤ ꯃꯤꯡ ꯆꯟꯕꯁꯦ ꯑꯁꯣꯝ ꯕꯦꯡꯒ꯭ꯂꯣꯔꯗꯗꯤ ꯂꯨꯄꯥ ꯂꯤꯁꯤꯡ ꯂꯥꯈ ꯆꯪꯉꯦꯕ ꯂꯥꯈ ꯑꯃꯒ ꯃꯈꯥꯏ ꯆꯪꯉꯤ ꯕꯣꯔꯗꯤꯡꯒ ꯄꯨꯂꯞ ꯂꯩꯕꯒꯤ ꯑꯗꯨꯒ ꯈꯔ ꯑꯋꯥꯕ ꯊꯦꯡꯅꯈꯤ ꯊꯦꯡꯅꯕ ꯍꯥꯏꯕꯁꯤ ꯑꯩꯗꯤ ꯍꯧꯖꯤꯛ ꯑꯣꯇꯣ ꯊꯧꯔꯒ ꯇꯥꯜꯂꯤꯕꯅꯤ ꯄꯩꯁꯥꯁꯤ ꯄꯩꯁꯥ ꯇꯥꯟꯕꯁꯤꯅ ꯐꯖꯅ ꯄꯨꯕ ꯉꯝꯃꯝꯗꯦ ꯃꯥ ꯃꯇꯣꯝꯇ ꯅꯠꯇꯕꯅꯤꯅ ꯑꯗꯨꯗ ꯈꯔꯗꯤ ꯋꯥꯈꯤ ꯋꯥꯕꯁꯤꯅ

ꯍꯣꯠꯅꯩ ꯍꯣꯠꯅꯕꯁꯤ ꯑꯗꯨꯕꯨ ꯀꯩꯝꯇ ꯈꯟꯗꯦ ꯍꯌꯦꯡ ꯑꯗꯨ ꯐꯪꯖꯒꯗꯕꯇꯅꯤ ꯑꯗꯨꯒ ꯑꯩꯈꯣꯏꯒꯤ ꯏꯆꯟ ꯅꯨꯄꯤꯁꯤ ꯇꯝꯅꯕ ꯍꯣꯠꯅꯕꯗ ꯑꯩꯒꯤ ꯑꯗꯨ ꯈꯛꯇꯅꯤ ꯊꯦꯡꯅꯈꯤꯕ ꯀꯩ ꯈꯨꯗꯣꯡ ꯆꯥꯗꯕ ꯍꯥꯏꯌꯨ ꯑꯩꯈꯣꯏꯒꯤ ꯏꯆꯟꯅꯨꯄꯤꯁꯤ ꯌꯥꯝꯅ ꯐꯩ ꯐꯕꯁꯤꯅ ꯃꯥꯁꯨ ꯃꯁꯥꯅꯁꯨ ꯃꯤꯒꯤ ꯁꯦꯕꯥ ꯇꯧꯖꯅꯤꯡꯉꯤ ꯃꯤꯒꯤ ꯑꯅꯥ ꯑꯌꯦꯛ ꯌꯦꯡꯅꯤꯡꯉꯤ ꯑꯗꯨꯗꯨꯅ ꯉꯝꯖꯕꯁꯨ ꯑꯣꯏꯁꯅꯨ ꯏꯁꯣꯔꯅ ꯑꯗꯨꯅ ꯃꯌꯥꯝꯗ ꯍꯥꯏꯖꯅꯤꯡꯉꯤꯁꯤꯗꯤ ꯅꯨꯄꯤꯁꯤꯡꯗ ꯍꯧꯖꯤꯛ ꯃꯇꯝꯒꯤ ꯅꯨꯄꯤꯁꯤꯡꯁꯤ ꯌꯥꯝꯅ ꯔꯥꯏꯠ ꯋꯥꯡꯉꯕꯅꯤ ꯑꯗꯨꯅ ꯃꯌꯥꯝꯁꯨ ꯇꯝꯍꯟꯅꯕ ꯍꯣꯠꯅꯁꯤ ꯗꯣꯛꯇꯔ ꯅꯠꯇ꯭ꯔꯁꯨ ꯑꯇꯣꯞꯄ ꯂꯥꯏꯟ ꯇꯝꯅꯕ ꯍꯣꯠꯅꯁꯤ ꯌꯥꯝꯅ ꯍꯟꯊꯅ ꯈꯟꯅꯔꯣꯏꯁꯤ ꯅꯨꯄꯤꯁꯤꯡꯁꯤꯕꯨ